ꯊꯧꯕꯥꯜ ꯖꯤꯂꯥ ꯑꯁꯤꯗ ꯂꯩꯔꯤꯕ ꯑꯦꯝ ꯑꯦꯜ ꯑꯦꯁꯦ ꯍꯩꯔꯣꯛꯇꯒꯤ ꯍꯥꯏꯔꯒꯅ ꯔꯥꯙꯦꯁꯥꯝ ꯑꯗꯨꯒ ꯋꯥꯡꯖꯤꯡꯗꯒꯤ ꯍꯥꯏꯔꯒꯅ ꯕ꯭ꯔꯣꯖꯦꯟ ꯃꯈꯣꯏ ꯑꯅꯤꯅ ꯄꯥꯏꯈꯠꯂꯤꯕ ꯊꯕꯛꯁꯤꯡ ꯑꯁꯤ ꯌꯥꯝꯅ ꯏꯗꯨꯀꯦꯁꯟꯒꯤ ꯂꯝꯗ ꯌꯥꯝꯅ ꯐꯕ ꯌꯥꯝꯅ ꯁꯥꯇ꯭ꯔꯁꯤꯡꯒꯤꯗꯃꯛꯇ ꯌꯥꯝꯅ ꯆꯥꯎꯈꯠ ꯊꯧꯔꯥꯡ ꯑꯣꯏꯕ ꯀꯌꯥ ꯑꯃ ꯂꯧꯈꯠꯂꯤ ꯍꯥꯏꯗꯤ ꯃꯣꯏꯅ ꯂꯝꯕꯤ ꯊꯣꯡ ꯀꯌꯥ ꯁꯥꯗꯨꯅ ꯆꯠꯊꯣꯛ ꯆꯠꯁꯤꯟꯒꯤ ꯄꯥꯝꯕꯩꯗꯁꯨ ꯌꯥꯝꯅ ꯅꯨꯡꯉꯥꯏꯍꯜꯂꯤ ꯑꯗꯨꯒ ꯏꯗꯨꯀꯦꯁꯟꯒꯤ ꯃꯇꯥꯡꯗ ꯍꯥꯏꯔꯒꯅ ꯃꯈꯣꯏꯅ ꯁ꯭ꯀꯨꯜ ꯀꯌꯥ ꯁꯥꯒꯠꯇꯨꯅ ꯍꯥꯏꯌꯥꯔ ꯁꯦꯀꯦꯟꯗꯔꯤ ꯁꯦꯀꯦꯟꯗ꯭ꯔꯤ ꯐꯥꯎꯒꯤ ꯑꯗꯨꯒ ꯃꯈꯣꯏꯅ ꯇꯦꯟ ꯐꯥꯎꯈꯤꯗꯪ ꯂꯩꯕ ꯁ꯭ꯀꯨꯜ ꯑꯗꯨꯒ ꯁꯦꯀꯦꯟꯗ꯭ꯔꯤ ꯐꯥꯎ ꯂꯩꯕ ꯁ꯭ꯀꯨꯜ ꯒꯕꯔꯃꯦꯟ ꯁ꯭ꯀꯨꯜꯁꯤꯡꯁꯦ ꯃꯣꯏꯅ ꯐꯖꯅ ꯁꯥꯒꯠꯇꯨꯅ ꯁꯥꯇ꯭ꯔ ꯀꯌꯥꯒꯤ ꯐꯦꯁꯤꯂꯤꯇꯤ ꯀꯌꯥꯃꯨꯛ ꯄꯤ ꯑꯗꯨꯇ ꯅꯠꯇꯅ ꯃꯣꯏꯅ ꯂꯩꯀꯥꯏꯒꯤ ꯁꯣꯔꯣꯛꯀꯤꯗ ꯊꯥꯔꯤꯕ ꯀꯣꯏꯂꯥꯁ ꯂꯝꯕꯤ ꯊꯣꯡꯁꯤꯡꯁꯤ ꯃꯣꯏꯅ ꯌꯥꯝꯅ ꯐꯖꯅ ꯁꯦꯝꯕꯤꯕ ꯃꯣꯏꯅ ꯑꯐꯕ ꯊꯧꯔꯥꯡ ꯀꯌꯥꯃꯨꯛ ꯂꯧꯈꯠꯂꯤ ꯑꯗꯨꯅ ꯑꯩꯈꯣꯏꯅ ꯊꯧꯕꯥꯜ ꯖꯤꯂꯥ ꯑꯁꯤ ꯌꯥꯝꯅ ꯆꯥꯎꯈꯠꯅ ꯌꯥꯝꯅ ꯐꯅ ꯃꯃꯤꯡꯆꯠꯅ ꯃꯌꯥꯝꯅ ꯈꯪꯅꯅ ꯂꯩꯕ ꯉꯝꯃꯤꯕ ꯃꯈꯣꯏ ꯑꯦꯝ ꯑꯦꯜ ꯑꯦ ꯑꯃ ꯑꯣꯏꯅ ꯃꯈꯣꯏ ꯁꯝꯅ ꯃꯤꯡ ꯑꯣꯏꯅ ꯄꯜꯂꯕꯗ ꯃꯈꯣꯏ ꯑꯅꯤꯁꯦ ꯑꯦꯝ ꯑꯦꯜ ꯑꯦ ꯑꯃ ꯑꯣꯏꯅ ꯌꯥꯝꯅ ꯐꯕ ꯊꯧꯅꯥ ꯌꯥꯝꯅ ꯐꯅ ꯊꯕꯛ ꯀꯌꯥ ꯑꯃ ꯄꯥꯏꯈꯠꯂꯤ ꯂꯝꯕꯤ ꯊꯣꯡ ꯁ꯭ꯀꯨꯜ ꯀꯌꯥ ꯐꯖꯅ ꯁꯥꯗꯨꯅ ꯃꯈꯣꯏꯅ ꯑꯆꯧꯕ ꯆꯥꯎꯈꯠꯄꯒꯤ ꯗꯥꯏꯇ ꯂꯧꯋꯤ